ꯍꯜꯂꯣ ꯀꯔꯤ ꯑꯣꯏꯕꯤꯔꯒꯦ

ꯑꯗꯣ ꯃꯃꯜꯁꯦ ꯐꯤ ꯐꯤꯗ ꯃꯥꯒꯤ ꯗ꯭ꯔꯦꯁ ꯗ꯭ꯔꯦꯁ ꯗ꯭ꯔꯦꯁꯇ ꯂꯩꯌꯦ ꯑꯗꯣ ꯀꯥꯔꯝꯕ ꯃꯑꯣꯡꯗ ꯄꯥꯝꯒꯦ ꯍꯥꯏꯐꯦꯠ ꯍꯥꯏꯕꯤꯔꯛꯄ ꯌꯥꯒꯗ꯭ꯔꯣ

ꯍꯣꯏ ꯑꯗꯣ ꯑꯍꯥꯟꯕ ꯐꯥꯔꯁꯇꯨꯗꯗꯤꯀꯣ ꯂꯤꯁꯤꯡ ꯀꯨꯟꯊ꯭ꯔꯥꯃꯨꯛ ꯄꯤꯕ ꯂꯩ ꯑꯗꯨꯒꯤ ꯃꯊꯪꯗ ꯂꯤꯁꯤꯡ ꯀꯨꯟꯃꯨꯛ ꯄꯤꯕ ꯂꯩ ꯂꯥꯁꯇꯗꯤ ꯑꯗꯨꯝ ꯇꯔꯥꯃꯉꯥ ꯇꯔꯥꯅꯤꯄꯥꯜ ꯑꯗꯨꯃꯥꯏꯅ ꯄꯤꯗ ꯇꯔꯥꯃꯉꯥ ꯐꯥꯎ ꯂꯥꯁ ꯑꯣꯏꯌꯦ ꯗꯤꯁꯀꯥꯎꯟꯁꯦ ꯐꯥꯁꯀꯤꯗꯣ ꯑꯗꯨꯗ ꯈꯔ ꯗꯤꯁꯀꯥꯎꯟ ꯂꯩꯒꯗ꯭ꯔꯥ ꯑꯗꯨꯗꯅ ꯑꯗꯨꯗ ꯈꯔ ꯂꯩꯕꯅꯦ ꯁꯦꯀꯦꯟꯗꯁꯨ ꯑꯗꯣ ꯊꯥꯔꯒꯤꯗꯤ ꯂꯩꯇ꯭ꯔꯦ ꯑꯥꯎ ꯑꯗꯣ ꯎꯝ ꯍꯣꯏ ꯌꯦꯡꯒꯦ ꯀꯩꯅꯥꯗꯣ ꯑꯝꯇꯪ ꯄꯨꯕꯤꯔꯛꯑꯒ ꯑꯃꯨꯛꯇꯪ ꯌꯦꯡꯍꯟꯕꯤꯕꯁꯨ ꯌꯥꯏꯌꯦ ꯃꯥꯒꯤ ꯃꯆꯨ ꯑꯄꯥꯝꯕ ꯀꯔꯤ ꯄꯥꯝꯕꯅꯣ ꯀꯔꯝꯕꯅꯣ ꯑꯗꯨꯗꯒꯤ ꯀꯂꯔ ꯃꯥꯒꯤ ꯀ꯭ꯋꯥꯂꯤꯇꯤ ꯀ꯭ꯋꯥꯂꯤꯇꯤꯗꯤ ꯑꯗꯨꯝ ꯂꯩꯔꯦ ꯑꯄꯥꯝꯕ ꯈꯨꯗꯤꯡꯃꯛ ꯑꯗꯨꯝ ꯐꯪꯒꯅꯤ ꯑꯗꯨꯅ ꯑꯄꯥꯝꯕ ꯍꯥꯏꯕꯁꯦ ꯄꯨꯟꯁꯤꯗ ꯑꯃꯨꯛꯇꯪ ꯊꯣꯛꯀꯗꯕ ꯊꯧꯗꯣꯛ ꯑꯣꯏꯕꯅꯤꯅ ꯑꯄꯝꯕꯗꯨ ꯁꯦꯠꯍꯧꯕꯅꯗꯤ ꯐꯩꯗꯅ

ꯍꯣꯏ ꯍꯣꯏ ꯑꯗꯨꯅ ꯐꯩꯌꯦ ꯎꯝ ꯎꯝ ꯑꯗꯨꯅꯦ ꯅꯣꯏ ꯆꯨꯝꯅ ꯀꯩꯅꯥ ꯈꯛꯇ ꯊꯥꯔꯛꯀꯅꯤ ꯀꯥꯎꯗꯅ ꯅꯣꯏ ꯃꯤ ꯑꯃ ꯑꯅꯤꯁꯨ ꯀꯩꯅꯥꯗꯨꯗ ꯆꯨꯅꯕ꯭ꯔꯥ ꯆꯨꯅꯗꯕ꯭ꯔꯥ ꯍꯥꯏꯕꯗꯨ ꯌꯦꯡꯕꯤꯕ ꯀꯥꯎꯅꯤꯀꯣ ꯎꯝ ꯍꯣꯏ ꯑꯗꯣ ꯃꯃꯜꯁꯨ ꯑꯗꯨꯝ ꯌꯦꯡꯕꯤꯒꯅꯤꯗ ꯑꯗꯨꯝ ꯃꯊꯪꯁꯨ ꯃꯊꯪ ꯑꯥ ꯃꯊꯪ ꯃꯊꯪ ꯃꯌꯥꯝ ꯂꯩꯔꯤꯕꯅꯤꯅ ꯑꯗꯨꯒꯤ ꯌꯦꯡꯗꯕ ꯌꯥꯕ꯭ꯔꯣ

ꯍꯣꯏ ꯈꯪꯅꯁꯦ ꯈꯪꯅꯁꯦ ꯍꯣꯏ ꯈꯪꯅꯁꯦ ꯑꯗꯨꯅ ꯐꯤꯒꯤ ꯋꯥꯗꯤ ꯑꯗꯨꯝ ꯐꯖ ꯐꯖꯕ ꯍꯥꯏꯕꯗꯤ ꯃꯆꯨ ꯍꯧꯖꯤꯛꯀꯤ ꯃꯇꯝꯁꯤꯒ ꯑꯗꯨꯝ ꯆꯥꯟꯅꯕ ꯑꯗꯨꯗꯒꯤ ꯃꯤꯗꯨꯒꯤ ꯀꯂꯔ ꯃꯥꯒꯤ ꯏꯁꯇꯥꯏꯜ ꯃꯥꯒꯤ ꯐꯤꯒꯔ ꯑꯣꯏꯁꯨ ꯂꯩꯗꯅ ꯑꯗꯨꯒ ꯑꯗꯨꯒ ꯑꯗꯨꯝ ꯆꯥꯟꯅ ꯆꯥꯟꯅꯕ ꯐꯤ ꯃꯈꯜ ꯃꯈꯜ ꯑꯗꯨꯝ ꯂꯩꯗ ꯑꯄꯥꯝꯕ ꯑꯗꯨꯝ ꯐꯪꯒꯅꯤ ꯑꯗꯨꯝ ꯄꯛꯄ ꯁꯤꯅ ꯄꯛꯇ꯭ꯔꯒꯁꯨ ꯑꯄꯛꯄ ꯐꯤ ꯑꯃ ꯁꯤꯅ ꯄꯛꯇ꯭ꯔꯁꯨ ꯑꯗꯨꯝ ꯑꯄꯛꯄ ꯐꯤ ꯑꯃ ꯑꯥꯗꯨꯝ ꯂꯩꯌꯦ ꯑꯗꯨꯅ ꯐꯤꯒꯤꯗꯤ ꯑꯄꯥꯝꯕ ꯈꯨꯗꯤꯡꯃꯛ ꯗꯖꯥꯏꯟ ꯈꯨꯗꯤꯡꯃꯛ ꯑꯄꯥꯝꯕ ꯑꯗꯨꯝ ꯐꯪꯒꯅꯤ

ꯎꯝ ꯍꯣꯏ ꯍꯣꯏ ꯑꯗꯨꯅ ꯂꯥꯛꯀꯗꯕ ꯃꯇꯝꯗꯣ ꯍꯥꯏꯕꯤꯔꯛꯑꯣ ꯑꯗꯨꯒ ꯑꯩꯁꯨ ꯑꯦꯔꯦꯟꯖ ꯇꯧꯔꯝꯃꯒꯦ ꯑꯩꯈꯣꯏ ꯁꯦꯝꯖꯤꯟ ꯁꯥꯖꯤꯟꯒꯗꯕ ꯂꯩꯗꯅ ꯑꯗꯨ ꯃꯥꯒꯤ ꯗꯦꯀꯣꯔꯦꯁꯟ ꯍꯥꯞꯀꯗꯕ ꯈꯣꯠꯀꯗꯕꯗꯣ ꯑꯩꯈꯣꯏꯁꯨ ꯑꯗꯨꯝ ꯇꯌꯥꯔꯤꯗ ꯇꯧꯖꯔꯝꯃꯒꯦ ꯑꯗꯨꯅ ꯂꯥꯛꯀꯗꯕ ꯃꯇꯝꯗꯨꯁꯨ ꯍꯥꯏꯕꯤꯔꯛꯑꯣ ꯍꯥꯎ ꯑꯥꯎ ꯍꯣꯏ ꯍꯣꯏ ꯑꯗꯨꯅꯦ ꯀꯔꯝ ꯀꯥꯟꯗ ꯍꯣꯏ ꯍꯣꯏ ꯍꯣꯏ ꯌꯥꯝ ꯐꯩ ꯑꯗꯨꯗꯤ ꯌꯥꯝꯅ ꯂꯥꯛꯀꯗꯕ ꯃꯇꯝꯗꯣ ꯍꯥꯏꯕꯤꯔꯛꯑꯣ ꯍꯥꯏꯕꯤꯔꯛꯑꯒ ꯀꯩꯅꯣ ꯇꯧꯔꯒꯦ ꯑꯩꯁꯨ ꯑꯦꯔꯦꯟꯖ ꯇꯧꯖꯔꯝꯃꯒꯦ ꯑꯗꯨꯅ ꯑꯃꯨꯛ ꯀꯣꯟꯅ ꯄꯥꯎ ꯐꯥꯎꯅꯔꯁꯦ ꯑꯗꯣ ꯅꯣꯏ ꯂꯥꯛꯀꯗꯧꯕ ꯃꯇꯝ ꯇꯥꯏꯃꯤꯡꯗꯨꯗ ꯑꯗꯨꯝ ꯄꯥꯎꯗꯨ ꯄꯤꯕꯤꯔꯛꯑꯣ ꯑꯗꯣ ꯊꯝꯖꯔꯒꯦ ꯍꯣꯏ ꯍꯣꯏ ꯎꯝ ꯎꯝ ꯊꯝꯃꯣ ꯊꯝꯃꯣ